ꯚꯥꯔꯠꯀꯤ ꯃꯤꯌꯥꯝꯅ ꯄꯥꯝꯖꯕ ꯁꯥꯏꯟꯇꯤꯁ ꯈꯔꯒꯤ ꯃꯃꯤꯡ ꯍꯥꯏꯖꯒꯦ ꯃꯗꯨꯗꯤ ꯁꯤ ꯕꯤ ꯔꯥꯃꯥꯟ ꯑꯃꯗꯤ ꯑꯦ ꯄꯤ ꯖꯦ ꯑꯕꯗꯨꯜ ꯀꯂꯥꯝ ꯃꯈꯣꯏ ꯑꯅꯤꯒꯤ ꯃꯅꯨꯡꯗ ꯑꯃꯗꯤ ꯑꯩꯅ ꯈ꯭ꯋꯥꯏꯗꯒꯤ ꯅꯨꯡꯁꯤꯖꯕ ꯑꯕꯗꯨꯜ ꯀꯂꯥꯝ ꯍꯥꯏꯔꯤꯕ ꯃꯤꯁꯛ ꯑꯁꯤꯗꯤ ꯃꯍꯥꯛ ꯄꯤꯛꯂꯤꯉꯩ ꯃꯇꯝꯗ ꯌꯥꯝꯅ ꯃꯥꯊꯧꯅꯥ ꯂꯩꯕ ꯍꯣꯠꯅꯕ ꯀꯟꯕ ꯃꯕꯨꯛꯆꯦꯜ ꯁꯦꯡꯕ ꯑꯁꯤꯅ ꯃꯔꯝ ꯑꯣꯏꯔꯒ ꯃꯍꯥꯛꯄꯨ ꯑꯩꯅ ꯅꯨꯡꯁꯤꯖꯕꯅꯤ ꯃꯌꯥꯝꯗꯒꯤ